ꯑꯩꯈꯣꯏꯒꯤ ꯂꯥꯏꯅꯤꯡ ꯀꯨꯝꯍꯩꯁꯤꯡꯒ ꯃꯔꯤ ꯂꯩꯅꯕ ꯆꯤꯟꯖꯥꯛꯁꯤꯡ ꯑꯗꯨꯗꯤ ꯎꯇꯤ ꯊꯣꯡꯕ ꯉꯥ ꯊꯣꯡꯕ ꯏꯔꯣꯟꯕ ꯍꯩ ꯊꯣꯡꯕ ꯆꯝꯐꯨꯠ ꯁꯤꯡꯖꯨ ꯑꯃꯁꯨꯡ ꯀꯥꯡꯍꯧꯅꯤ ꯇꯣꯉꯥꯟ ꯇꯣꯉꯥꯟꯕ ꯀꯨꯝꯍꯩꯁꯤꯡꯗ ꯁꯤꯖꯤꯟꯅꯕ ꯑꯀꯛꯅꯕ ꯆꯤꯟꯖꯥꯛ ꯌꯥꯝꯅ ꯂꯩꯈ꯭ꯔꯦ ꯑꯃ ꯂꯧꯈꯠꯂꯕꯗ ꯉꯥ ꯊꯣꯡꯕ ꯉꯥ ꯊꯣꯡꯕ ꯍꯥꯏꯕꯁꯤ ꯑꯩꯈꯣꯏꯅ ꯂꯨꯍꯣꯡꯕ ꯂꯥꯏ ꯍꯔꯥꯎꯕ ꯁꯣꯔꯥꯠ ꯅꯤꯡꯉꯣꯜ ꯆꯥꯛꯀꯧꯕ ꯆꯩꯔꯥꯎꯕ ꯅꯆꯤꯡꯕꯗ ꯁꯤꯖꯤꯟꯅꯩ ꯑꯗꯨꯒ ꯏꯔꯣꯏꯅꯅ ꯑꯩꯈꯣꯏꯒꯤ ꯗꯔꯃꯒꯤ ꯑꯣꯏꯕ ꯃꯤ ꯄꯨꯟꯕꯗꯁꯨ ꯉꯥ ꯊꯣꯡꯕ ꯍꯥꯏꯕꯁꯤ ꯃꯔꯨ ꯑꯣꯏꯅ ꯁꯤꯅ ꯑꯌꯥꯝꯕꯅ ꯁꯤꯖꯤꯟꯅꯩ